ꯏꯝꯐꯥꯜ ꯋꯦꯁ ꯖꯤ ꯖꯤꯂꯥꯒꯤ ꯑꯣꯏꯅꯗꯤ ꯃ꯭ꯌꯨꯅꯤꯁꯤꯄꯥꯂꯤꯇꯤ ꯆꯤꯡꯗꯕ ꯃꯐꯝꯁꯤꯡꯗ ꯑꯩꯈꯣꯏꯒꯤ ꯅꯨꯄꯤꯁꯤꯡꯗ ꯍꯥꯏꯔꯒ ꯅꯨꯄꯤꯁꯤꯡꯗ ꯍꯥꯏꯔꯒꯅ ꯁꯦꯜ ꯍꯦꯐ ꯒ꯭ꯔꯨꯞ ꯍꯥꯏꯅ ꯑꯗꯨꯃꯥꯏꯅ ꯒꯕꯃꯦꯟꯅ ꯁ꯭ꯀꯤꯝꯁꯦ ꯄꯤꯌꯦ ꯁꯦꯜ ꯍꯦꯜꯞ ꯒ꯭ꯔꯨꯞꯁꯤꯗ ꯇꯧꯗꯣꯏꯁꯦ ꯂꯩꯀꯥꯏꯒꯤ ꯑꯣꯏꯕ ꯑꯩꯈꯣꯏꯒꯤ ꯃꯧ ꯃꯧꯗꯒꯤ ꯅꯨꯄꯤꯈꯩꯁꯦ ꯂꯣꯏꯅꯃꯛ ꯃꯣꯏ ꯄꯨꯟꯖꯜꯂꯒ ꯃꯣꯏꯒꯤ ꯒ꯭ꯔꯨꯞ ꯒ꯭ꯔꯨꯞ ꯁꯥꯔꯅꯤ ꯒ꯭ꯔꯨꯞ ꯒ꯭ꯔꯨꯞ ꯁꯥꯔꯕ ꯃꯇꯨꯡꯁꯤꯗ ꯒꯕꯃꯦꯟꯠꯇꯒꯤ ꯃꯣꯏꯅ ꯑꯄꯥꯝ ꯑꯄꯥꯝꯕ ꯐꯤ ꯁꯥꯕꯕꯨ ꯑꯣꯏꯒꯦꯔꯥ ꯗꯨꯛ ꯁꯥꯕꯕꯨ ꯑꯣꯏꯒꯦꯔꯥ ꯑꯗꯨ ꯇꯧꯕꯗ ꯒꯕꯃꯦꯟꯠꯅ ꯐꯟ ꯊꯥꯗꯔꯒ ꯃꯣꯏꯅ ꯇꯧꯖꯕꯒꯤ ꯈꯨꯗꯣꯡꯆꯥꯕꯁꯨ ꯄꯤꯌꯦ ꯑꯗꯒꯤ ꯖꯣꯞ ꯀꯥꯔꯠ ꯖꯣꯞ ꯀꯥꯔꯠꯁꯨ ꯄꯤꯌꯦ ꯖꯣꯞ ꯀꯥꯔꯠꯁꯤꯗꯅ ꯂꯩꯀꯥꯏ ꯂꯩꯀꯥꯏꯒꯤ ꯃꯤꯁꯤꯡꯁꯦ ꯂꯣꯏꯅꯃꯛ ꯊꯣꯛꯂꯑꯒ ꯖꯣꯞ ꯀꯥꯔꯠ ꯍꯣꯜꯗꯔ ꯃꯌꯥꯝꯁꯦ ꯊꯣꯛꯂꯛꯑꯒꯥ ꯂꯩꯀꯥꯏꯒꯤ ꯆꯥꯎꯈꯠꯅꯕꯒꯤꯔꯣꯝꯗ ꯂꯩꯀꯥꯏꯗ ꯁꯦꯝꯒꯠ ꯁꯥꯒꯠꯄ ꯂꯩꯀꯥꯏ ꯁꯤꯠ ꯁꯦꯡꯕ ꯃꯌꯥꯝꯁꯦ ꯃꯣꯏ ꯃꯌꯥꯝ ꯄꯨꯟꯖꯜꯂꯒꯥ ꯇꯧ ꯇꯧꯔꯕ ꯃꯇꯨꯡꯗ ꯂꯩꯀꯥꯏꯁꯤ ꯆꯥꯎꯈꯠꯍꯜꯂꯒ ꯒꯕꯃꯦꯟꯅ ꯁꯤꯒꯤ ꯐꯟꯁꯨ ꯀꯥꯏꯊꯩꯌꯦ ꯑꯗꯒꯤ ꯍꯦꯜꯠ ꯀꯥꯔꯠꯁꯨ ꯍꯦꯜꯠ ꯀꯥꯔꯠꯀꯤ ꯁ꯭ꯀꯤꯝꯁꯨ ꯄꯤꯌꯦ ꯍꯦꯜꯠ ꯀꯥꯔꯠꯁꯤꯗꯅ ꯑꯩꯈꯣꯏꯒꯤ ꯌꯥꯝꯅ ꯅꯡꯉꯕ ꯍꯦꯜꯠ ꯀꯥꯔꯠ ꯍꯣꯜꯗꯔꯁꯤꯡꯁꯦ ꯅꯡꯉꯕ ꯏꯝ ꯅꯡꯉꯕ ꯄꯩꯁꯥꯁꯦ ꯐꯨꯜꯗ ꯄꯨꯊꯣꯛꯄ ꯉꯝꯗꯕ ꯅꯥꯔꯀꯥꯟꯗ ꯄꯩꯁꯥ ꯐꯖꯅ ꯄꯨꯊꯣꯛꯄ ꯉꯝꯗꯕꯁꯤꯡꯗ ꯈꯨꯗꯣꯡꯆꯥꯕ ꯌꯥꯝꯅ ꯄꯤꯌꯦ ꯃꯣꯏꯒꯤ ꯄꯩꯁꯥ ꯍꯟꯗꯅ ꯄꯩꯁꯥ ꯃꯁꯤꯡꯁꯦ ꯈꯔ ꯇꯥꯅ ꯗꯤꯁꯀꯥꯎꯟ ꯄꯤꯔꯒ ꯊꯤꯍꯟꯕꯒꯤ ꯈꯨꯗꯣꯡꯆꯥꯕꯁꯨ ꯄꯤ